ꯅꯍꯥꯁꯤꯡꯅ ꯏꯁꯄꯣꯔꯠ ꯇꯧꯕ ꯄꯥꯝꯃꯤ ꯁꯥꯟꯅꯕ ꯄꯥꯝꯃꯤ ꯁꯥꯟꯅꯕ ꯄꯥꯝꯃꯤ ꯑꯗꯨꯕꯨ ꯐꯦꯁꯤꯂꯤꯇꯤꯁꯤꯅ ꯐꯦꯁꯤꯂꯤꯇꯤ ꯂꯩꯇꯕꯅ ꯃꯔꯝ ꯑꯣꯏꯔꯒ ꯍꯥꯏꯗꯤ ꯒ꯭ꯔꯥꯎꯟ ꯃꯇꯤꯛ ꯆꯥꯅ ꯂꯩꯇꯦ ꯑꯗꯨꯒ ꯒ꯭ꯔꯥꯎꯟ ꯃꯇꯤꯛ ꯆꯥꯅ ꯂꯩꯇꯦ ꯕꯥꯁꯀꯦꯠ ꯕꯣꯜ ꯁꯥꯟꯅꯕꯝ ꯑꯗꯒꯤ ꯕꯦꯗꯃꯤꯟꯇꯟ ꯁꯥꯟꯅꯕꯝ ꯑꯗꯒꯤ ꯀꯃꯨꯅꯤꯇꯤꯁꯤꯡꯁꯤꯁꯨ ꯑꯩꯈꯣꯏꯒꯤ ꯃꯇꯤꯛ ꯆꯥꯅ ꯊꯝꯗꯦ ꯁꯔꯀꯥꯔ ꯃꯇꯤꯛ ꯆꯥꯅ ꯊꯝꯗꯦ ꯑꯗꯨꯅ ꯁꯥꯟꯅꯕꯒꯤ ꯐꯦꯁꯤꯂꯤꯇꯤꯁꯤ ꯌꯥꯝ ꯊꯣꯏꯅ ꯂꯩꯇꯦ ꯑꯗꯨꯒ ꯏꯁꯄꯣꯔꯠ ꯑꯁꯤ ꯀꯃꯥꯏꯅ ꯁꯥꯟꯅꯕꯁꯤ ꯀꯃꯥꯏꯅ ꯄ꯭ꯔꯃꯣꯠ ꯇꯧꯋꯤ ꯍꯥꯏꯕ ꯃꯇꯝꯗ ꯁꯔꯀꯥꯔꯁꯤꯡꯅ ꯁꯔꯀꯥꯔꯁꯤꯡꯅ ꯐꯖꯅ ꯂꯩꯐꯝ ꯑꯗꯒꯤ ꯁꯥꯟꯅꯐꯝ ꯑꯗꯒꯤ ꯒ꯭ꯔꯥꯎꯟ ꯑꯗꯒꯤ ꯑꯗꯒꯤ ꯖꯤꯝ ꯀꯨꯝꯕ ꯑꯗꯒꯤ ꯊꯝꯍꯟꯒꯗꯕꯅꯤ ꯑꯗꯨꯅ ꯏꯁꯄꯣꯔꯠꯁꯤ ꯁꯥꯟꯅꯕ ꯍꯥꯏꯕꯁꯤ ꯁꯔꯀꯥꯔꯅ ꯇꯧꯔꯒ ꯄ꯭ꯔꯃꯣꯠ ꯇꯧꯍꯟꯒꯗꯕꯅꯤ